ꯊꯧꯕꯥꯟ ꯖꯤꯜꯂꯥꯗ ꯄꯥꯡꯊꯣꯛꯄ ꯀꯨꯝꯍꯩꯁꯤꯡꯒꯤ ꯃꯅꯨꯡꯗ ꯑꯩꯈꯣꯏꯒꯤ ꯃꯨꯁꯂꯤꯝꯁꯤꯡꯒꯤ ꯀꯨꯝꯍꯩ ꯑꯅꯤ ꯂꯩ ꯑꯗꯣ ꯑꯍꯥꯟꯕꯒꯤꯁꯤꯅ ꯏꯗꯨꯜ ꯐꯤꯇꯔ ꯍꯥꯏꯕ ꯑꯃ ꯑꯗꯨꯒ ꯑꯅꯤꯁꯨꯕꯗꯅ ꯏꯗꯨꯜ ꯑꯖꯥ ꯍꯥꯏꯕ ꯑꯃ ꯍꯥꯏꯔꯤꯕ ꯑꯅꯤꯁꯤ ꯂꯩ ꯑꯗꯨꯒ ꯃꯨꯁꯂꯤꯝꯁꯤꯡꯒꯤꯅꯤ ꯑꯅꯤꯁꯤꯅ ꯑꯗꯨꯒ ꯃꯩꯇꯩꯁꯤꯡꯒꯤꯅ ꯑꯩꯈꯣꯏꯒꯤ ꯃꯈꯣꯏꯒꯤ ꯌꯥꯎꯁꯪ ꯍꯥꯏꯕ ꯑꯃ ꯃꯣꯏꯒꯤ ꯆꯠꯅꯕꯤꯒꯤ ꯀꯨꯝꯍꯩ ꯌꯥꯎꯁꯪ ꯍꯥꯏꯕ ꯑꯃ ꯑꯗꯨꯒ ꯆꯩꯔꯥꯎꯕ ꯍꯥꯏꯕ ꯑꯃ ꯑꯗꯨꯗꯒꯤ ꯈ꯭ꯔꯤꯁꯇꯦꯟꯁꯤꯡꯒꯤꯅ ꯈ꯭ꯔꯤꯁꯃꯥꯁ ꯍꯥꯏꯕ ꯑꯃ ꯊꯧꯕꯥꯟ ꯖꯤꯜꯂꯥꯁꯤꯗ ꯑꯗꯨꯝ ꯄꯥꯡꯊꯣꯛꯅꯩ ꯑꯗꯣ ꯃꯨꯁꯂꯤꯝꯁꯤꯡꯒꯤ ꯑꯍꯥꯟꯕꯒꯤ ꯃꯨꯁꯂꯤꯝꯁꯤꯡꯒꯤ ꯏꯗꯨꯜ ꯐꯤꯇꯔ ꯑꯃꯗꯤ ꯏꯗꯨꯜ ꯑꯓꯥ ꯏꯗꯨꯜ ꯐꯤꯇꯔ ꯍꯥꯏꯕꯁꯤꯅ ꯑꯩꯈꯣꯏꯒꯤ ꯆꯥꯛꯍꯦꯟ ꯊꯥ ꯊꯥ ꯑꯃ ꯆꯥꯛ ꯍꯦꯜꯂꯨꯔꯕ ꯃꯇꯨꯡꯗ ꯂꯣꯏꯕꯒꯤ ꯅꯨꯃꯤꯠ ꯊꯥ ꯑꯃ ꯃꯄꯨꯡ ꯐꯥꯅ ꯆꯥꯛꯍꯦꯟ ꯊꯥ ꯍꯦꯟꯕ ꯂꯣꯏꯕꯒꯤ ꯅꯨꯃꯤꯠꯁꯤꯗ ꯏꯗꯨꯜ ꯐꯤꯇꯔ ꯄꯥꯡꯊꯣꯛꯏ ꯏꯗꯨꯜ ꯐꯤꯇꯔ ꯑꯁꯤ ꯂꯥꯏ ꯈꯨꯔꯨꯝꯕ ꯂꯣꯏꯔꯒ ꯆꯥꯃꯤꯟ ꯊꯛꯃꯤꯟꯅꯕ ꯇꯧꯕ ꯁꯤꯁꯨ ꯁꯤꯅꯤ ꯏꯗꯨꯜ ꯐꯤꯇꯔ ꯍꯥꯏꯁꯦ ꯑꯗꯨꯒ ꯏꯗꯨꯜ ꯑꯓꯥ ꯍꯥꯏꯁꯤꯅ ꯏꯗꯨꯜ ꯑꯓꯥꯁꯤꯅ ꯑꯩꯈꯣꯏꯒꯤ ꯏꯗꯨꯜ ꯐꯤꯇꯔꯗꯒꯤ ꯊꯥ ꯑꯃꯒ ꯅꯨꯃꯤꯠ ꯇꯔꯥꯅꯤꯊꯣꯏꯅꯤ ꯊꯥ ꯑꯅꯤꯒ ꯅꯨꯃꯤꯠ ꯇꯔꯥꯏꯟꯊꯣꯏꯅꯤ ꯒꯦꯞ ꯂꯩꯔꯕ ꯃꯇꯨꯡꯗ ꯏꯗꯨꯜ ꯑꯓꯥꯁꯤ ꯄꯥꯡꯊꯣꯛꯏ ꯃꯁꯤꯁꯨ ꯑꯗꯨꯝ ꯂꯥꯏ ꯈꯣꯏꯔꯝꯃꯒ ꯂꯣꯏꯔꯒ ꯈꯜꯂꯛꯑꯒ ꯑꯗꯨꯝ ꯆꯥꯛ ꯆꯥꯕ ꯆꯥꯃꯤꯟ ꯊꯛꯃꯤꯟꯅꯕ ꯇꯧꯋꯤ ꯑꯗꯨꯒ ꯃꯩꯇꯩꯁꯤꯡꯒꯤ ꯌꯥꯎꯁꯪ ꯌꯥꯎꯁꯪꯁꯦ ꯑꯩꯈꯣꯏꯒꯤ ꯃꯥꯔꯁ ꯁ꯭ꯋꯥꯏꯗ ꯄꯥꯡꯊꯣꯛꯏ ꯌꯥꯎꯁꯪꯁꯤꯅ ꯑꯩꯈꯣꯏꯒꯤ ꯅꯨꯃꯤꯠ ꯃꯉꯥꯅꯤ ꯆꯨꯞꯅ ꯌꯥꯎꯁꯪꯁꯤ ꯄꯥꯡꯊꯣꯛꯑꯦ ꯑꯗꯨꯒ ꯃꯈꯣꯏꯒꯤ ꯂꯥꯏꯁꯣꯟ ꯇꯤꯟꯁꯣꯟ ꯃꯈꯣꯏꯒꯤ ꯙꯔꯃꯒꯤ ꯍꯧꯅꯤꯕꯤ ꯃꯇꯨꯡ ꯏꯟꯅ ꯇꯧꯋꯤ ꯑꯗꯨꯒ ꯑꯗꯨꯒ ꯃꯈꯣꯏ ꯑꯉꯥꯡꯁꯤꯡꯅ ꯑꯩꯈꯣꯏꯒꯤ ꯂꯝꯕꯤꯗ ꯄꯩꯁꯥ ꯑꯩꯈꯣꯏꯒꯤ ꯂꯧꯗꯅ ꯊꯠꯇꯅ ꯃꯈꯣꯏ ꯆꯥꯛ ꯏꯁꯤꯡ ꯆꯥꯅꯕ ꯈꯣꯏꯅꯕ ꯏꯁꯄꯣꯔꯠ ꯌꯥꯎꯁꯪ ꯃꯅꯨꯡꯁꯤꯗ ꯑꯩꯈꯣꯏ ꯏꯁꯄꯣꯔꯠꯁꯨ ꯇꯧꯋꯤ ꯑꯗꯨꯒ ꯑꯃꯅ ꯆꯩꯔꯥꯎꯕ ꯃꯣꯏ ꯃꯩꯇꯩꯁꯤꯡꯒꯤ ꯀꯨꯝꯍꯩꯁꯤꯡꯗꯤ ꯆꯩꯔꯥꯎꯕ ꯆꯩꯔꯥꯎꯕꯁꯤꯗ ꯑꯩꯈꯣꯏꯒꯤ ꯃꯣꯏ ꯃꯅꯥ ꯃꯁꯤꯡ ꯑꯩꯈꯣꯏꯒꯤ ꯊꯣꯡꯉꯒ ꯆꯥꯕ ꯑꯗꯨꯒ ꯌꯨꯝꯊꯪꯅꯕꯁꯤꯡꯗ ꯊꯤꯜꯂꯒ ꯁꯨꯃꯥꯏꯅ ꯆꯥꯃꯤꯟꯅꯕ ꯑꯗꯨꯒ ꯆꯤꯡ ꯅꯨꯡꯗꯥꯡ ꯋꯥꯏꯔꯝꯒꯤ ꯃꯇꯝꯗ ꯆꯤꯡ ꯀꯥꯕ ꯁꯤ ꯁꯨꯃꯥꯏꯅ ꯇꯧꯋꯦ ꯑꯗꯨꯒ ꯈ꯭ꯔꯤꯁꯇꯦꯟꯁꯤꯡꯒꯤ ꯑꯩꯈꯣꯏꯒꯤ ꯈ꯭ꯔꯤꯁꯃꯥꯁ ꯄꯥꯡꯊꯣꯛꯏ ꯑꯩꯈꯣꯏ ꯊꯧꯕꯥꯜ ꯗꯤꯁꯇ꯭ꯔꯤꯛꯇ ꯍꯥꯏꯔꯤꯕ ꯈ꯭ꯔꯤꯁꯇꯦꯟꯁꯤꯡꯒꯤ ꯀꯨꯝꯍꯩ ꯑꯁꯤ ꯃꯈꯣꯏꯒꯤ ꯑꯩꯈꯣꯏꯒꯤ ꯗꯤꯁꯦꯝꯕꯔꯒꯤ ꯗꯦꯠ ꯇ꯭ꯋꯦꯟꯇꯤ ꯐꯥꯏꯕ ꯑꯁꯤ ꯗ ꯄꯥꯡꯊꯣꯛꯏ ꯃꯈꯣꯏꯁꯤꯅ ꯈ꯭ꯔꯤꯁꯃꯥꯁ ꯑꯁꯤ ꯅꯨꯃꯤꯠ ꯃꯔꯤ ꯃꯉꯥꯅꯤ ꯆꯪꯅ ꯑꯗꯨꯝ ꯄꯥꯡꯊꯣꯛꯑꯒ ꯑꯗꯨꯃꯥꯏꯅ ꯁꯨꯃꯥꯏꯅ ꯊꯧꯕꯥꯟ ꯗꯤꯁꯇ꯭ꯔꯤꯛꯇ ꯍꯥꯏꯔꯤꯕ ꯀꯨꯝꯍꯩꯁꯤꯡ ꯑꯁꯤ ꯂꯣꯏꯅ ꯄꯥꯡꯊꯣꯛꯏ